ꯐꯤꯞꯇꯤꯟ ꯑꯥꯒꯁ ꯇꯨ ꯖꯦꯔꯣ ꯇ꯭ꯋꯦꯟꯇꯤ ꯊ꯭ꯔꯤ ꯑꯦꯂꯕꯦꯟ ꯖꯨꯂꯥꯏ ꯇꯨ ꯖꯦꯔꯣ ꯇ꯭ꯋꯦꯟꯇꯤ ꯇꯨ ꯑꯥꯏꯠ ꯖꯨꯟ ꯇꯨ ꯖꯦꯔꯣ ꯇ꯭ꯋꯦꯟꯇꯤ ꯇꯨ ꯊ꯭ꯔꯤ ꯃꯦ ꯇꯨ ꯖꯦꯔꯣ ꯇ꯭ꯋꯦꯟꯇꯤ ꯇꯨ ꯁꯤꯛꯁ ꯖꯅꯋꯥꯔꯤ ꯇꯨ ꯖꯦꯔꯣ ꯇ꯭ꯋꯦꯟꯇꯤ ꯋꯥꯟ